ꯍꯂꯣ ꯑꯣ ꯉꯥꯁꯦ ꯀꯩꯅꯣ ꯉꯥꯁꯦ ꯈꯔ ꯇꯦꯛꯈꯠꯄ ꯑꯝꯇ ꯂꯩꯇ꯭ꯔꯕꯣ ꯑꯩꯅ ꯉꯥꯁꯦ ꯅꯥꯄꯤꯆꯥꯕꯤꯒꯨꯝꯕꯗꯣ ꯄꯥꯝꯃꯦ ꯈꯔ ꯁꯤ ꯉꯥꯗꯣ ꯀꯌꯥꯝ ꯐꯥꯅꯔꯤꯒꯦ ꯍꯧꯖꯤꯛꯀꯥꯟꯁꯤꯕꯣ ꯀꯔꯤ ꯀꯔꯤ ꯉꯥ ꯐꯥꯒꯦ ꯑꯣ ꯉꯥꯃꯨꯗꯨꯅ ꯀꯦ ꯖꯤꯗ ꯀꯌꯥ ꯍꯥꯏꯔꯤꯒꯦ ꯍꯧꯖꯤꯛ ꯎꯝ ꯑꯗꯣ ꯅꯥꯄꯤꯆꯥꯕꯤꯅ ꯀꯦ ꯖꯤꯗ ꯀꯌꯥ ꯀꯌꯥ ꯁꯥꯏꯅꯣ ꯀꯌꯥ ꯊꯥꯗꯣꯏꯅꯣ ꯑꯗꯣꯝꯗꯒꯤ

ꯎꯝ ꯑꯣ ꯑꯗꯣ ꯉꯥꯄꯨꯝꯒꯨꯝꯕꯒꯗꯤ ꯐꯥꯗ꯭ꯔꯣ ꯉꯥꯇꯣꯟ ꯐꯥꯗꯦ ꯍꯥꯏꯔꯣ ꯑꯣ ꯅꯥꯄꯤꯆꯥꯕꯤꯗꯣ ꯀꯦ ꯖꯤ ꯀꯌꯥꯃꯨꯛ ꯇꯥꯕꯒ ꯐꯥꯒꯦ ꯆꯥꯎꯔꯦꯅꯦ ꯑꯗꯨꯗꯤ ꯎꯝ ꯑꯗꯣ ꯀꯩꯅꯣ ꯇꯧꯗꯣꯏꯔꯣ ꯀꯔꯤ ꯀꯔꯤ ꯉꯥꯒ ꯌꯥꯎꯒꯦ ꯀꯔꯤ ꯀꯔꯤ ꯉꯥ ꯐꯥꯒꯦ ꯇꯨꯡꯍꯟꯕꯤꯅ ꯀꯦ ꯖꯤꯗ ꯀꯌꯥ ꯌꯣꯟꯗꯣꯏꯅꯣ ꯇꯨꯡꯍꯟꯕꯤꯗꯤ ꯆꯍꯨꯝꯗꯤ ꯇꯥꯡꯃꯟꯗ꯭ꯔꯣ ꯆꯥꯎꯔꯕꯣ ꯑꯣ ꯑꯗ ꯑꯩꯗꯤ ꯅꯥꯄꯤꯆꯥꯕꯤꯗꯣ ꯀꯦ ꯖꯤ ꯑꯍꯨꯝꯃꯨꯛꯇ ꯁꯤꯟꯕꯤꯌꯨꯕ ꯑꯗꯨꯒ ꯀꯩꯅꯣꯒꯨꯝꯕꯗꯤ ꯐꯥꯗ꯭ꯔꯣ ꯉꯥ ꯑꯩꯈꯣꯏꯒꯤ ꯉꯥꯅꯝꯒ ꯆꯥꯕ ꯌꯥꯕ ꯉꯁꯥꯡꯒꯨꯝꯕ ꯑꯗꯨꯒꯨꯝꯕꯗꯤ ꯐꯥꯗꯕ

ꯎꯝ ꯉꯥꯅꯝꯗꯣ ꯀꯦ ꯖꯤ ꯀꯩꯅꯣꯃꯨꯛꯇꯪ ꯂꯧꯒꯦ ꯌꯥꯝ ꯐꯥ ꯇꯥꯔꯗꯤ ꯉꯥꯅꯝ ꯆꯥꯅꯕ ꯉꯁꯥꯡꯒꯨꯝꯕꯗꯣ ꯀꯦ ꯖꯤ ꯑꯃꯃꯝꯒꯨꯝꯕ ꯂꯧꯒꯦ ꯑꯗꯒꯤ ꯅꯥꯄꯤ ꯆꯥꯕꯤꯗꯨꯅ ꯀꯦ ꯖꯤ ꯑꯍꯨꯝꯃꯨꯛ ꯂꯧꯒꯦꯕ ꯅꯥꯄꯤꯆꯥꯕꯤꯗꯣ ꯅꯥꯄꯤꯆꯥꯕꯤꯗꯣ ꯀꯦ ꯖꯤꯗ ꯀꯌꯥ ꯍꯥꯏꯕ ꯑꯗꯨ ꯇꯥ ꯌꯥꯔꯣꯏꯗ꯭ꯔꯣ ꯂꯨꯄꯥ ꯀꯌꯥ ꯇꯥ ꯌꯥꯅꯤ ꯑꯣ ꯆꯅꯤ ꯁꯥꯔꯣꯗꯅ ꯆꯅꯤ ꯆꯅꯤꯀꯨꯟ ꯁꯥꯔꯣ ꯀꯦ ꯖꯤꯗ ꯑꯩ ꯀꯦ ꯖꯤ ꯑꯍꯨꯝꯃꯨꯛ ꯂꯧꯒꯦ ꯑꯣ ꯑꯣ ꯉꯥꯔꯤꯗꯤ ꯌꯥꯔꯅꯤ ꯉꯥ ꯑꯌꯥꯏꯕꯗꯣ ꯀꯔꯤ ꯀꯔꯤ ꯉꯥ ꯑꯌꯥꯏꯕ ꯂꯩꯒꯦ ꯒꯨꯝꯕꯗꯤ ꯌꯥꯎꯕ꯭ꯔꯥ ꯑꯣ ꯐꯥꯕꯧꯉꯥꯒꯨꯝꯕꯗꯤ ꯑꯣ ꯑꯗꯨ ꯉꯥ ꯑꯌꯥꯏꯕꯗꯨꯅ ꯀꯃꯥꯏꯅ ꯀꯌꯥ ꯀꯌꯥ ꯀꯃꯥꯏꯅ ꯁꯥꯔꯤꯅꯣ ꯃꯌꯣꯝ ꯀꯦ ꯖꯤ ꯑꯣ ꯍꯣ ꯑꯗꯨ ꯑꯌꯥꯏꯕꯗꯣ ꯉꯥ ꯑꯌꯥꯏꯕ ꯑꯗꯨꯗꯨ ꯀꯦ ꯖꯤ ꯑꯃꯒ ꯂꯧꯔꯒꯦ ꯑꯗꯨꯒ ꯍꯧꯖꯤꯛꯀꯤ ꯅꯥꯄꯤꯆꯥꯕꯤꯗꯣ ꯀꯦ ꯖꯤ ꯑꯍꯨꯝ ꯂꯧꯒꯦ ꯑꯗꯣ ꯉꯃꯨꯗꯤ ꯀꯦ ꯖꯤꯗ ꯀꯌꯥ ꯁꯥꯗꯣꯏꯅꯣ ꯑꯣ ꯍꯣꯏ ꯍꯣꯏ ꯑꯗꯨꯒꯩꯗꯣ ꯂꯧꯖꯔꯒꯦ ꯊꯝꯖꯔꯒꯦꯀꯣ ꯍꯣꯔꯦꯟ ꯑꯗꯨꯝ ꯂꯥꯛꯑꯒꯦ ꯃꯔꯤ ꯃꯈꯥꯏ ꯑꯗꯨꯋꯥꯏꯗ ꯂꯥꯛꯑꯒꯦ ꯍꯣꯏ ꯍꯣꯏ ꯊꯝꯃꯦ ꯊꯝꯃꯦ